ꯑꯩꯈꯣꯏꯅ ꯌꯦꯟ ꯉꯥꯅꯨ ꯂꯣꯏꯕ ꯃꯇꯝꯗ ꯇꯔꯨ ꯇꯅꯥꯟꯅ ꯊꯝꯕ ꯑꯗꯒꯤ ꯃꯆꯤꯟꯖꯥꯛꯁꯤꯡ ꯆꯥꯡ ꯅꯥꯏꯅ ꯃꯇꯝ ꯆꯥꯅ ꯊꯥꯛꯄ ꯑꯗꯒꯤ ꯃꯣꯏꯒꯤ ꯏꯁꯤꯡꯁꯤ ꯃꯣꯠꯂꯦ ꯍꯥꯏ ꯇꯥꯔꯒꯗꯤ ꯑꯃꯣꯠꯄꯗꯨ ꯑꯃꯨꯛ ꯁꯤꯟꯗꯣꯛꯄꯤꯕ ꯁꯨꯃꯥꯏꯅ ꯑꯗꯣ ꯀꯔꯤꯒꯨꯝꯕ ꯑꯩꯈꯣꯏꯅ ꯁꯤ ꯇꯧꯗ ꯇꯥꯔꯒꯗꯤ ꯌꯦꯟꯁꯤ ꯍꯥꯏꯗꯤ ꯌꯦꯟꯒꯤ ꯃꯔꯛꯇ ꯑꯗꯨꯝ ꯏꯈꯪ ꯈꯪꯍꯧꯗꯅ ꯑꯗꯨꯝ ꯀꯔꯤꯁꯨ ꯇꯧꯔꯝꯗꯕ ꯌꯦꯟꯗꯨ ꯅꯥꯔꯛꯄꯁꯨ ꯌꯥꯎꯏ ꯑꯗꯨꯒ ꯀꯔꯤꯒꯨꯝꯕ ꯌꯦꯟꯁꯦ ꯑꯩꯅ ꯅꯥꯔꯛꯄ ꯇꯥꯔꯒꯗꯤ ꯃꯅꯥꯛ ꯂꯩꯕ ꯑꯩꯈꯣꯏꯒꯤ ꯕꯦꯇꯅꯔꯤ ꯗꯣꯛꯇꯔ ꯑꯃꯈꯛꯅ ꯐꯝꯕ ꯕꯦꯇꯅꯔꯤ ꯐꯥꯔꯃꯥꯁꯤ ꯂꯩ ꯑꯗꯨꯒꯤ ꯃꯐꯝꯗꯨꯗ ꯆꯇꯂꯒ ꯑꯩꯅ ꯑꯗꯨꯝ ꯇꯥꯟꯅꯩ